ꯆꯍꯤ ꯑꯃ ꯐꯥꯗ꯭ꯔꯤꯕ ꯒꯥꯔꯤꯅꯤ ꯑꯗꯨꯕꯨ ꯒꯥꯔꯤ ꯑꯁꯤ ꯀ꯭ꯋꯥꯂꯤꯇꯤ ꯐꯠꯇꯕꯅ ꯃꯔꯝ ꯑꯣꯏꯔꯀꯥꯟꯗ ꯁꯤꯛꯅꯦꯜ ꯊꯥꯟꯕꯁꯤꯁꯨ ꯌꯥꯗꯦ ꯑꯃꯗꯤ ꯇꯌꯥꯔꯁꯤꯁꯨ ꯑꯗꯨꯛꯀꯤ ꯃꯇꯤꯛ ꯍꯟꯅ ꯍꯟꯅ ꯄꯪꯆꯔ ꯑꯣꯏꯃꯟꯕꯗꯒꯤ ꯍꯟꯅ ꯍꯟꯅ ꯐꯣꯠꯄꯒꯤ ꯗꯔꯀꯥꯔ ꯇꯥꯔꯛꯏ ꯑꯗꯨꯗꯁꯨ ꯅꯠꯇꯅ ꯃꯅꯤꯡꯒꯤ ꯗꯣꯔ ꯑꯗꯨ ꯖꯦꯝ ꯑꯣꯏꯕꯗꯒꯤ ꯃꯔꯝ ꯑꯣꯏꯔꯀꯥꯟꯗ ꯒꯥꯔꯤ ꯑꯁꯤ ꯍꯧꯖꯤꯛ ꯃꯅꯤꯡ ꯁꯤꯖꯤꯟꯅꯕ ꯌꯥꯗꯦ ꯑꯃꯗꯤ ꯃꯃꯥꯡꯒꯤ ꯋꯤꯟꯁꯤꯜ ꯑꯁꯤꯁꯨ ꯋꯤꯟꯁꯤꯜꯒꯤ ꯋꯥꯏꯄꯔꯁꯤꯁꯨ ꯖꯦꯝ ꯑꯣꯏꯕꯗꯒꯤ ꯁꯤ ꯋꯥꯁ ꯇꯧꯕ ꯀꯥꯔꯒꯤ ꯋꯥꯁ ꯇꯧꯕ ꯌꯥꯗꯦ ꯑꯗꯨꯅ ꯃꯔꯝ ꯑꯣꯏꯔꯀꯥꯟꯗ ꯒꯥꯔꯤ ꯑꯁꯤ ꯌꯥꯝꯅ ꯊꯨꯅ ꯀꯦꯅꯣ ꯁꯦꯝꯖꯤꯟꯕꯤꯅꯕ ꯍꯥꯏꯖꯔꯤ